ꯍꯥꯏꯔꯤꯕ ꯑꯁꯤꯒꯤ ꯇꯣꯄꯤꯛ ꯑꯁꯤꯗ ꯑꯁꯤ ꯃꯅꯤꯄꯨꯔꯤ ꯃꯅꯤꯄꯨꯔꯤꯒꯤ ꯐꯤꯂꯤꯝꯁꯁꯤꯡꯁꯦ ꯑꯣꯜ ꯏꯟꯗꯤꯌꯥꯗ ꯎꯠꯀꯦ ꯍꯥꯏꯗꯤ ꯑꯁꯤꯒꯤ ꯍꯥꯏꯔꯤꯕ ꯃꯥꯒꯤ ꯑꯦꯞꯁ ꯑꯁꯤꯗ ꯅꯦꯠꯐ꯭ꯂꯤꯛꯁ ꯑꯥꯃꯥꯖꯣꯟ ꯄ꯭ꯔꯥꯏꯝ ꯖꯤ ꯐꯥꯏꯚ ꯍꯥꯏꯔꯤꯕ ꯑꯗꯨꯒꯤ ꯑꯦꯞꯁ ꯑꯁꯤꯗ ꯍꯥꯞꯂꯗꯤ ꯃꯤ ꯑꯣꯜ ꯏꯟꯗꯤꯌꯥꯗꯒꯤ ꯃꯤ ꯂꯣꯏꯅꯃꯛꯁꯨ ꯎꯕ ꯐꯪꯒꯅꯤ ꯑꯗꯨ ꯑꯗꯨꯒ ꯅꯨꯡꯉꯥꯏ ꯅꯨꯡꯉꯥꯏꯕꯒꯤ ꯃꯣꯏꯒꯤ ꯃꯅꯤꯄꯨꯔꯤ ꯐꯤꯂꯤꯝꯁꯤꯡꯁꯨ ꯎꯕ ꯐꯪꯒꯅꯤ ꯑꯗꯨꯅ ꯑꯗꯨ ꯃꯅꯤꯄꯨꯔꯤ ꯐꯤꯂꯤꯝ ꯑꯁꯤꯗ ꯃꯈꯥꯗꯁꯨ ꯏꯪꯂꯤꯁ ꯁꯞꯇꯥꯏꯇꯜ ꯍꯥꯞꯂꯒ ꯍꯥꯞꯄ ꯇꯥꯔꯗꯤ ꯌꯥꯝꯅ ꯃꯤ ꯂꯣꯜ ꯈꯪꯗꯕ ꯂꯩꯔꯕ ꯇꯥꯔꯁꯨ ꯑꯗꯨ ꯃꯈꯥꯗꯒꯤ ꯁꯞꯇꯥꯏꯇꯜꯁ ꯄꯥꯔꯒ ꯒ꯭ꯌꯥꯟ ꯇꯥꯕ ꯉꯝꯒꯅꯤ ꯑꯗꯨꯅ ꯑꯁꯤ ꯑꯁꯤ ꯍꯥꯏꯔꯤꯕ ꯇꯣꯄꯤꯛꯁ ꯑꯁꯤ ꯑꯩ ꯌꯥꯅꯤꯡꯉꯤ